ꯇꯤ ꯚꯤ ꯑꯃꯁꯨꯡ ꯑꯣꯟꯂꯥꯏꯟꯗ ꯂꯥꯏꯔꯤꯛ ꯂꯥꯏꯁꯨꯒꯤ ꯃꯔꯝꯗ ꯀꯥꯟꯅꯕꯁꯤꯡ ꯑꯦꯞꯁꯤꯡ ꯑꯗꯨꯗꯤ ꯅꯦꯁꯅꯦꯜ ꯂꯦꯕꯦꯜꯒꯤ ꯑꯣꯏꯅ ꯁ꯭ꯋꯥꯏꯌꯝ ꯑꯗꯨꯒ ꯑꯩꯈꯣꯏꯒꯤ ꯁ꯭ꯇꯦꯠꯀꯤ ꯑꯣꯏꯅꯅ ꯑꯥꯏ ꯑꯦꯁ ꯇꯤ ꯚꯤ ꯕ꯭ꯔꯣꯗꯀꯥꯁꯅ ꯑꯩꯈꯣꯏꯒꯤ ꯀ꯭ꯂꯥꯁ ꯇꯦꯟ ꯊꯥꯒꯗꯕ ꯁꯥꯇ꯭ꯔꯁꯤꯡꯗ ꯀꯩꯅꯣ ꯄꯤꯕꯤꯒꯤ ꯃꯦꯠꯁꯀꯤ ꯀꯣꯆꯤꯡ ꯑꯃ ꯐ꯭ꯔꯤꯗ ꯕ꯭ꯔꯣꯗꯀꯥꯁ ꯇꯧꯗꯨꯅ ꯑꯉꯥꯡꯁꯤꯡꯕꯨ ꯂꯥꯏꯔꯤꯛ ꯂꯥꯏꯁꯨ ꯇꯥꯛꯄꯤꯕꯗ ꯃꯇꯦꯡ ꯄꯥꯡꯕꯤꯈꯤ